ꯉꯔꯥꯡ ꯅꯍꯥꯟ ꯑꯩꯅ ꯏꯃꯥꯟꯅꯕꯗꯒꯤ ꯐꯣꯟ ꯑꯃ ꯂꯩꯔꯨꯕꯅꯦ ꯑꯗꯨ ꯐꯣꯟꯗꯨꯒꯤ ꯃꯇꯥꯡꯗ ꯃꯥꯅ ꯍꯥꯏꯔꯛꯄꯗꯗꯤ ꯀꯦꯃꯦꯔꯥ ꯕꯦꯇ꯭ꯔꯤ ꯀꯦꯃꯦꯔꯥ ꯃꯌꯦꯛ ꯁꯦꯡꯉꯤ ꯕꯦꯇ꯭ꯔꯤ ꯑꯗꯨꯝ ꯈꯥꯡꯉꯤ ꯃꯥꯅ ꯑꯩꯉꯣꯟꯗ ꯍꯥꯏꯔꯛꯄꯗ ꯑꯗꯨꯕꯨ ꯑꯩꯅ ꯁꯤꯖꯤꯟꯅꯔꯨꯕ ꯐꯣꯟꯗꯨ ꯐꯣꯟꯗꯨ ꯑꯩꯅ ꯁꯤꯖꯤꯟꯅꯔꯨꯕ ꯃꯇꯨꯡꯗꯗꯤ ꯐꯣꯟ ꯑꯗꯨ ꯕꯦꯇ꯭ꯔꯤꯁꯨ ꯈꯥꯡꯗꯦ ꯒꯦꯝ ꯑꯃꯅꯤ ꯁꯥꯟꯅꯕꯗ ꯑꯗꯨꯝ ꯕꯦꯇ꯭ꯔꯤ ꯗꯥꯎꯟ ꯑꯣꯏꯔꯦ ꯀꯦꯃꯦꯔꯥ ꯃꯌꯦꯛꯁꯨ ꯁꯦꯡꯗꯦ ꯑꯗꯨꯕꯨ ꯑꯩꯅ ꯍꯥꯟꯅ ꯄꯥꯏꯔꯝꯕ ꯐꯣꯟꯗꯨꯒ ꯑꯗꯨꯝ ꯆꯞ ꯃꯥꯟꯅꯩ ꯑꯗꯣ ꯑꯩ ꯑꯩꯅ ꯍꯧꯖꯤꯛ ꯐꯣꯟ ꯑꯁꯤ ꯄꯥꯝꯕ ꯈꯔ ꯋꯥꯠꯂꯦ ꯑꯗꯨ ꯃꯌꯥꯝ ꯂꯩꯕꯤꯅꯤꯡꯕ ꯂꯩꯔꯗꯤ ꯑꯃꯇ ꯍꯥꯏꯕꯤꯔꯛꯑꯣ